ꯃꯅꯤꯄꯨꯔꯤꯒꯤ ꯂꯣꯟ ꯑꯁꯤꯁꯦ ꯇꯦꯛꯅꯣꯂꯣꯖꯤꯒ ꯏꯟꯇꯔꯅꯦꯠꯀꯤ ꯁꯥꯏꯠꯇꯗꯤ ꯐꯖꯅ ꯔꯤꯕꯤꯖꯟ ꯇꯧꯕꯤꯒꯦ ꯑꯣꯏꯅ ꯈꯜꯂꯤ ꯍꯥꯏꯕꯗꯤ ꯇꯦꯛꯅꯣꯂꯣꯖꯤ ꯑꯗꯒꯤ ꯃꯅꯤꯄꯨꯔꯤ ꯂꯣꯟꯒꯤ ꯂꯥꯏꯔꯤꯛꯁꯦ ꯐꯖꯅ ꯑꯣꯔꯒꯅꯥꯏꯁ ꯑꯣꯏꯗꯕꯒꯨꯝꯅ ꯂꯩꯌꯦ ꯁ꯭ꯀꯨꯜ ꯂꯩꯕ ꯑꯉꯥꯡꯁꯤꯡꯁꯦ ꯃꯅꯤꯄꯨꯔꯤ ꯂꯥꯏꯔꯤꯛ ꯁꯤꯖꯤꯟꯅꯗꯦ ꯑꯗꯨꯅ ꯍꯧꯖꯤꯛ ꯃꯇꯝꯒꯤꯁꯦ ꯑꯦꯞꯁꯇꯒꯤ ꯃꯈꯣꯏꯅ ꯑꯦꯞꯁꯤꯡ ꯌꯨꯖ ꯌꯨꯖ ꯇꯧꯕꯁꯤ ꯃꯣꯏꯒꯤꯁꯦ ꯄꯨꯝꯅꯃꯛ ꯏꯪꯂꯤꯁꯇꯒꯤ ꯆꯠꯄꯅꯤ ꯑꯗꯨꯅ ꯃꯤ ꯃꯌꯥꯝꯅ ꯈꯪꯗ꯭ꯔꯦ ꯈꯪꯗ꯭ꯔꯦꯗꯤ ꯃꯦꯗꯤꯌꯥ ꯑꯣꯏꯔꯣ ꯇꯦꯛꯅꯣꯂꯣꯖꯤ ꯑꯣꯏꯔꯦ ꯃꯩꯇꯩꯂꯣꯟꯁꯦ ꯔꯤꯕꯤꯖꯟ ꯇꯧꯕ ꯌꯥꯝ ꯂꯩꯌꯦ ꯈ꯭ꯋꯥꯏꯗꯒꯤ ꯃꯔꯨ ꯑꯣꯏꯅ ꯂꯥꯏꯔꯤꯛ ꯇꯝꯕ ꯆꯠꯇ꯭ꯔꯁꯨ ꯌꯨꯝꯗ ꯃꯩꯇꯩꯂꯣꯟ ꯇꯥꯛꯄ ꯑꯣꯏꯔꯗꯤ ꯖꯨꯅꯤꯌꯔꯁꯦ ꯃꯌꯥꯝꯅ ꯈꯪꯕ ꯉꯝꯒꯅꯤ ꯑꯗꯨꯒ